ꯌꯣꯒꯁꯦ ꯑꯩ ꯆꯍꯤ ꯑꯍꯨꯝ ꯃꯔꯤꯃꯨꯛꯇꯤ ꯁꯥꯟꯅꯔꯝꯃꯦ ꯑꯗꯣ ꯌꯣꯒ ꯁꯥꯟꯅꯔꯤꯉꯩ ꯑꯣꯖꯥ ꯃꯅꯥꯛꯇ ꯆꯠꯂꯒ ꯌꯣꯒ ꯁꯥꯟꯅꯔꯤꯉꯩꯗꯗꯤ ꯑꯗꯨꯝ ꯏꯁꯥꯁꯦ ꯃꯥꯏꯟ ꯋꯥꯈꯟꯗ ꯑꯣꯏꯔꯣ ꯌꯥꯝ ꯄꯣꯊꯥꯕ ꯉꯝꯃꯦ ꯑꯣꯖꯥ ꯌꯥꯎꯔ ꯁꯥꯟꯅꯩ ꯀꯥꯟꯗꯗꯤ ꯃꯣꯏꯒꯤ ꯃꯟꯇ꯭ꯔ ꯇꯧꯕꯗꯁꯨ ꯐꯝꯕꯒꯤ ꯅꯤꯌꯣꯝ ꯑꯗꯒꯤ ꯁꯣꯔ ꯍꯣꯟꯕꯒꯤ ꯅꯤꯌꯣꯝ ꯑꯗꯒꯤ ꯇꯨꯝꯕꯒꯤ ꯅꯤꯌꯣꯝ ꯇꯨꯝꯕꯗ ꯅꯨꯡꯉꯥꯏꯕ ꯑꯗꯨꯝꯕ ꯄꯨꯂꯞ ꯑꯣꯖꯥ ꯌꯥꯎꯔꯒ ꯀ꯭ꯂꯥꯁꯇ ꯇꯧꯔꯤꯉꯩ ꯃꯇꯝꯗꯗꯤ ꯌꯥꯝ ꯅꯨꯡꯉꯥꯏ ꯑꯗꯨ ꯌꯣꯒꯅ ꯑꯗꯨꯝ ꯌꯣꯒꯅ ꯑꯩꯈꯣꯏꯅ ꯊꯕꯛ ꯑꯃ ꯇꯧꯕ ꯃꯇꯝꯗ ꯂꯥꯏꯔꯤꯛ ꯄꯥꯕ ꯑꯣꯏꯔꯁꯨ ꯋꯥꯈꯜ ꯄꯨꯛꯅꯤꯡ ꯆꯤꯡꯁꯤꯜꯂꯒ ꯑꯗꯨꯝ ꯏꯪꯅ ꯄꯥꯕ ꯉꯝꯃꯦ ꯑꯗꯣ ꯍꯧꯖꯤꯛꯇꯤ ꯌꯨꯝꯗ ꯌꯣꯒ ꯀ꯭ꯂꯥꯁ ꯆꯠꯇ꯭ꯔ ꯃꯇꯨꯡ ꯌꯨꯝꯗ ꯏꯁꯥꯅ ꯇꯧꯖꯕꯁꯤꯗꯤ ꯑꯩ ꯏꯊꯟꯅꯇ ꯑꯣꯏꯅ ꯀꯟꯁꯦꯟꯇ꯭ꯔꯦꯁꯟ ꯄꯤꯕꯁꯨ ꯐꯖꯅ ꯉꯝꯗꯦ ꯍꯥꯟꯅ ꯀ꯭ꯂꯥꯁꯇ ꯇꯧꯕꯗꯨꯅ ꯌꯥꯝ ꯍꯦꯜꯂꯦ ꯑꯗꯣ ꯌꯣꯒꯁꯦ ꯌꯨꯝꯗ ꯁꯥꯟꯅꯕꯗꯒꯤ ꯑꯩ ꯅꯦꯒ꯭ꯂꯦꯛꯁꯨ ꯈꯔ ꯆꯥꯔꯦ ꯑꯗꯩ ꯐꯖꯅ ꯃꯄꯨꯡ ꯐꯥꯅ ꯁꯥꯟꯅꯕ ꯉꯝꯗ꯭ꯔꯦ